ꯑꯩꯅ ꯄꯥꯝꯖꯕ ꯁꯤꯟꯐꯝ ꯍꯥꯏꯔꯒꯗꯤ ꯑꯩꯅ ꯃꯦꯗꯤꯀꯦꯜꯒꯤ ꯂꯥꯏꯟꯗ ꯂꯩꯕ ꯑꯁꯤꯅꯤ ꯃꯁꯤ ꯑꯩꯅ ꯄꯤꯛꯂꯤꯉꯩ ꯃꯇꯝꯗꯒꯤ ꯍꯧꯅ ꯄꯥꯝꯂꯛꯄ ꯁꯤꯟꯐꯝ ꯑꯃꯅꯤ ꯉꯁꯤ ꯑꯩꯅ ꯇꯧꯒꯦ ꯍꯥꯏꯅꯁꯨ ꯈꯜꯂꯤ ꯃꯁꯤꯕꯨ ꯄꯨꯛꯅꯤꯡ ꯊꯧꯒꯠꯂꯤꯕꯁꯤꯡ ꯍꯥꯏꯔꯒꯗꯤ ꯑꯩꯒꯤ ꯃꯔꯨ ꯑꯣꯏꯅ ꯑꯩꯒꯤ ꯏꯃꯥ ꯕꯕꯥ ꯑꯃꯗꯤ ꯃꯦꯗꯤꯀꯦꯜꯒꯤ ꯂꯥꯏꯟ ꯑꯁꯤꯗ ꯈꯣꯡꯗꯥꯈ꯭ꯔꯕ ꯃꯊꯛ ꯊꯣꯡꯕꯁꯤꯡ ꯑꯃꯗꯤ ꯑꯣꯖꯥ ꯑꯩꯈꯣꯏ ꯑꯩꯕꯨ ꯇꯥꯛꯄꯤ ꯇꯝꯕꯤꯔꯤꯕ ꯑꯣꯖꯥꯁꯤꯡꯅ ꯃꯔꯨ ꯑꯣꯏꯅ ꯃꯈꯣꯏꯅ ꯊꯧꯒꯠꯄꯤ ꯑꯃꯗꯤ ꯇꯧꯗꯕ ꯌꯥꯗꯦ ꯃꯦꯗꯤꯀꯦꯜꯒꯤ ꯂꯥꯏꯟꯗ ꯑꯐꯥꯎꯕ ꯑꯃ ꯑꯣꯏꯗꯕ ꯌꯥꯗꯦ ꯍꯥꯏꯕ ꯋꯥꯍꯩꯁꯤꯡ ꯑꯁꯤꯒ ꯂꯣꯏꯅꯅ ꯃꯈꯣꯏꯅ ꯑꯩꯕꯨ ꯑꯋꯥꯡꯕ ꯊꯥꯛꯇ ꯊꯧꯒꯠꯄꯒ ꯂꯣꯏꯅꯅ ꯑꯣꯏꯒꯅꯤ ꯍꯥꯏꯅꯁꯨ ꯇꯥꯛꯄꯤ ꯑꯃꯗꯤ ꯃꯊꯛ ꯊꯣꯡꯕ ꯃꯦꯗꯤꯀꯦꯜꯒꯤ ꯂꯥꯏꯟꯗ ꯂꯩꯈ꯭ꯔꯕ ꯃꯊꯛ ꯊꯣꯡꯕꯁꯤꯡꯅ ꯃꯈꯣꯏꯅ ꯍꯥꯏꯕꯗ ꯍꯣꯠꯄꯨ ꯍꯣꯠꯅꯔꯗꯤ ꯑꯗꯨꯃꯛ ꯑꯣꯏꯕ ꯉꯝꯒꯅꯤ ꯀꯟꯅ ꯍꯣꯠꯅꯧ ꯍꯥꯎꯕ ꯋꯥꯍꯩꯁꯤꯡ ꯑꯁꯤꯅ ꯑꯩꯕꯨ ꯃꯣꯇꯤꯚꯦꯠ ꯄꯤꯕꯒ ꯂꯣꯏꯅꯅ ꯑꯩ ꯍꯣꯠꯅꯔꯤ ꯑꯃꯗꯤ ꯍꯣꯠꯁꯨ ꯍꯣꯠꯅꯈꯤꯒꯅꯤ